ꯇꯥꯡ ꯇꯔꯨꯛ ꯊꯥ ꯅꯤꯄꯥꯜ ꯏꯪ ꯂꯤꯁꯤꯡ ꯑꯃꯒ ꯆꯃꯥꯄꯜ ꯍꯨꯝꯐꯨꯒ ꯇꯔꯦꯠ ꯇꯥꯡ ꯃꯉꯥ ꯊꯥ ꯑꯅꯤ ꯏꯪ ꯂꯤꯁꯤꯡ ꯑꯅꯤꯒ ꯑꯃ ꯇꯥꯡ ꯇꯔꯥꯒ ꯃꯥꯄꯜ ꯊꯥ ꯑꯅꯤ ꯂꯤꯁꯤꯡ ꯑꯅꯤꯒ ꯑꯅꯤ ꯇꯥꯡ ꯇꯔꯥꯒ ꯃꯔꯤ ꯊꯥ ꯇꯔꯥꯅꯤꯊꯣꯏ ꯂꯤꯁꯤꯡ ꯑꯅꯤꯒ ꯇꯔꯨꯛ ꯇꯥꯡ ꯀꯨꯟꯃꯥꯊꯣꯏ ꯊꯥ ꯃꯔꯤ ꯂꯤꯁꯤꯡ ꯑꯅꯤꯒ ꯃꯔꯤ